ꯑꯩꯅ ꯍꯟꯗꯛ ꯃꯤꯁꯣ ꯑꯣꯟꯂꯥꯏꯟ ꯑꯦꯞꯇꯒꯤ ꯈꯣꯡꯎꯞ ꯑꯃ ꯀꯛꯑꯦ ꯑꯗꯨ ꯌꯥꯝꯅ ꯐꯩ ꯃꯥꯒꯤ ꯄ꯭ꯔꯥꯏꯁ ꯑꯁꯤꯗꯤ ꯂꯤꯁꯤꯡ ꯑꯃ ꯆꯥꯝꯃꯉꯥ ꯄ꯭ꯔꯥꯏꯁꯇꯨꯒ ꯄ꯭ꯔꯗꯛꯇꯨꯒ ꯑꯗꯨꯝ ꯌꯥꯏ ꯇꯣꯡꯕꯁꯨ ꯑꯗꯨꯝ ꯅꯨꯡꯉꯥꯏ ꯄ꯭ꯔꯗꯛ ꯑꯗꯣ ꯄꯨꯃꯥꯒꯤꯅꯤ ꯄꯨꯃꯥꯏ ꯄ꯭ꯔꯗꯛꯁꯦ ꯑꯗꯨꯝ ꯍꯥꯟꯅꯗꯩꯁꯨ ꯑꯗꯨꯝ ꯐꯕꯅꯤꯅ ꯍꯧꯖꯤꯛꯁꯨ ꯑꯗꯨꯝ ꯐꯔꯦ ꯃꯊꯪꯗꯁꯨ ꯀꯛꯄꯗ ꯑꯁꯨꯃꯥꯏ ꯂꯥꯛꯄꯒꯤ ꯍꯥꯏꯅ ꯂꯩꯖꯔꯦ ꯑꯗꯨꯕꯨ ꯊꯦꯡꯛ ꯌꯨ ꯃꯇꯨꯡꯗꯁꯨ ꯑꯃꯨꯛ ꯀꯛꯅꯕ